ꯑꯩꯈꯣꯏꯒꯤ ꯀꯛꯆꯤꯡ ꯖꯤꯜꯂꯥ ꯈꯨꯡꯒꯪ ꯑꯁꯤꯗ ꯆꯠꯊꯕ ꯑꯌꯥꯝꯕ ꯕꯤꯖꯤꯅꯦꯁ ꯍꯥꯏꯇꯥꯔꯒꯗꯤ ꯑꯩꯈꯣꯏ ꯁꯤꯗ ꯆꯠꯊꯔꯤꯕ ꯊꯕꯛ ꯊꯧꯔꯝ ꯀꯔꯕꯥꯔ ꯍꯥꯏꯔꯒꯗꯤ ꯑꯩꯈꯣꯏꯒꯤꯗꯤ ꯑꯂꯨ ꯊꯥꯕ ꯆꯠꯅꯩ ꯂꯧꯁꯤ ꯍꯥꯏꯗꯅ ꯂꯩ ꯁꯤꯗ ꯑꯂꯨ ꯊꯥꯕ ꯌꯥꯝꯅ ꯆꯠꯅꯩ ꯑꯗꯒꯤ ꯐꯤꯁꯥ ꯂꯣꯟꯁꯥꯅ ꯑꯌꯥꯝꯕ ꯇꯧꯋꯦ ꯑꯁꯤ ꯅꯠꯇꯕ ꯑꯇꯣꯞꯄ ꯊꯕꯛ ꯀꯥ ꯍꯦꯟꯅ ꯂꯩꯇꯦ ꯑꯗꯨꯅ ꯑꯩꯈꯣꯏꯅ ꯐꯤꯁꯥ ꯂꯣꯟꯁꯥ ꯇꯧꯕ ꯃꯇꯝꯗ ꯐꯖꯅ ꯐꯤꯁꯤ ꯅꯤꯡꯊꯤꯅ ꯈꯨꯠꯅ ꯂꯣꯏꯅ ꯁꯥꯏ ꯁꯥꯔꯤꯕ ꯄꯣꯠꯁꯤꯡꯁꯦ ꯃꯣꯏꯔꯥꯡ ꯐꯤꯖꯤꯟ ꯍꯛꯂꯒ ꯁꯥꯕ ꯂꯩ ꯃꯣꯏꯔꯥꯡ ꯐꯤꯖꯤꯟ ꯍꯛꯇꯅ ꯁꯥꯕ ꯂꯩ ꯑꯁꯨꯃꯥꯏꯅ ꯅꯤꯡꯊꯤꯖꯅ ꯁꯥꯔꯒ ꯑꯩꯍꯣꯏꯅ ꯐꯤꯁꯤꯡꯁꯦ ꯃꯥꯔꯀꯦꯠꯇ ꯊꯥꯗꯣꯛꯏ ꯑꯩꯈꯣꯏꯒꯤ ꯍꯣꯝ ꯃꯦꯗ ꯑꯣꯏꯅ ꯁꯥꯔꯤꯕ ꯄꯣꯠꯁꯤꯡꯁꯦ ꯑꯗꯨꯒ ꯀꯔꯕꯥꯔ ꯐꯖꯅ ꯇꯧꯏ ꯑꯗꯨꯒ ꯑꯂꯨ ꯊꯥꯕꯁꯤꯅ ꯂꯧ ꯁꯤꯡꯒꯤ ꯃꯇꯝ ꯌꯧꯗ꯭ꯔꯤꯉꯩꯗ ꯍꯧꯖꯤꯛꯁꯦ ꯑꯂꯨ ꯐꯖꯅ ꯊꯥꯔꯒ ꯑꯂꯨ ꯃꯔꯛꯁꯤꯗ ꯐꯧ ꯊꯥꯕ ꯃꯇꯝ ꯑꯣꯏꯗ꯭ꯔꯤꯉꯩꯗ ꯂꯣꯛꯍꯧꯋꯦ ꯂꯣꯛꯂꯒ ꯑꯗꯨꯒ ꯁꯨꯃꯥꯏꯅ ꯇꯧꯅ ꯀꯔꯕꯥꯔ ꯇꯧꯔꯒ ꯑꯩꯈꯣꯏꯒꯤ ꯈꯨꯡꯒꯪ ꯁꯤꯗ ꯑꯁꯨꯃꯥꯏꯅ ꯇꯧꯔꯒ ꯍꯤꯡꯅꯩꯌꯦ